ꯍꯧꯖꯤꯛꯀꯥꯟ ꯑꯉꯥꯡ ꯑꯌꯥꯝꯕꯅ ꯂꯥꯏꯔꯤꯛ ꯄꯥꯅꯤꯡꯗꯕꯒꯤ ꯃꯔꯝꯗꯤ ꯍꯧꯖꯤꯛꯀꯥꯟꯗꯤ ꯑꯉꯥꯡ ꯂꯣꯏꯅꯃꯛꯁꯦ ꯃꯁꯥ ꯃꯁꯥꯒꯤ ꯏꯁꯃꯥꯔꯠ ꯐꯣꯟ ꯄꯥꯏꯅꯈ꯭ꯔꯕꯅꯤꯅ ꯂꯥꯏꯔꯤꯛ ꯄꯥꯕꯒꯤ ꯋꯥꯈꯜꯁꯤ ꯆꯪꯗ꯭ꯔꯦ ꯍꯥꯏꯕꯗꯤ ꯃꯣꯏ ꯒ꯭ꯔꯨꯞ ꯒ꯭ꯔꯨꯞ ꯑꯣꯟꯂꯥꯏꯟꯁ ꯒꯦꯝꯁꯀꯨꯝꯕ ꯁꯥꯟꯅꯕ ꯑꯦꯛꯖꯥꯝꯄꯜ ꯄꯞ ꯖꯤꯒꯨꯝꯕ ꯃꯣꯕꯥꯏꯜ ꯂꯤꯖꯦꯟꯒꯨꯝꯕ ꯅꯠꯇ꯭ꯔꯒ ꯅꯨꯄꯤ ꯑꯉꯥꯡꯁꯤꯡꯅ ꯋꯦꯞ ꯁꯦꯔꯤꯁꯀꯨꯝꯕ ꯁꯦꯔꯤꯌꯦꯜꯒꯨꯝꯕ ꯌꯦꯡꯕ ꯑꯁꯤ ꯈꯣꯠꯄ ꯇꯧꯕꯗ ꯃꯣꯏꯁꯦ ꯂꯥꯏꯔꯤꯛ ꯄꯥꯕꯒꯤ ꯋꯥꯈꯜꯁꯦ ꯌꯥꯎꯗ꯭ꯔꯦꯕ ꯑꯗꯨꯅꯤꯅ ꯑꯩꯈꯣꯏꯅ ꯑꯉꯥꯡꯁꯤꯡꯁꯦ ꯀꯔꯝ ꯍꯥꯏꯅ ꯂꯥꯏꯔꯤꯛ ꯄꯥꯍꯟꯁꯦ ꯍꯥꯏꯔꯗꯤ ꯑꯉꯥꯡꯈꯣꯏꯁꯤꯗ ꯑꯩꯈꯣꯏ ꯔꯦꯁꯄꯣꯟꯁꯤꯕꯜ ꯑꯦꯜꯗꯔꯁ ꯑꯃ ꯑꯣꯏꯅ ꯑꯦꯗꯜꯁ ꯑꯃ ꯑꯣꯏꯅ ꯑꯩꯈꯣꯏꯅ ꯃꯣꯏꯉꯣꯟꯗ ꯃꯣꯕꯥꯏꯜꯁꯦ ꯄꯤꯗꯕ ꯑꯗꯨꯒ ꯃꯣꯏꯅ ꯃꯣꯕꯥꯏꯜ ꯅꯤꯔꯁꯨ ꯗꯔꯀꯥꯔ ꯇꯥꯕ ꯃꯇꯝ ꯈꯛꯇ ꯄꯤꯕ ꯑꯗꯨꯒ ꯑꯩꯈꯣꯏꯅ ꯃꯣꯏꯅ ꯃꯣꯕꯥꯏꯜ ꯄꯥꯏꯔꯁꯨ ꯑꯩꯈꯣꯏꯅ

ꯍꯥꯏꯔꯗꯤ ꯑꯩꯈꯣꯏꯅ ꯃꯣꯏꯉꯣꯟꯗ ꯃꯣꯇꯤꯚꯦꯁꯟꯅꯦꯜ ꯏꯁ꯭ꯄꯤꯆꯒꯨꯝꯕꯁꯨ ꯋꯥꯔꯤꯒꯨꯝꯕꯁꯨ ꯁꯥꯕꯤꯕ ꯇꯥꯕ ꯇꯥꯛꯄꯤꯕ ꯇꯥꯕ ꯑꯗꯨꯒ ꯃꯣꯏꯉꯣꯟꯗ ꯏꯟꯇꯔꯦꯁ ꯂꯩꯍꯟꯅꯤꯉꯥꯏ ꯀꯣꯃꯤꯛ ꯕꯨꯛꯁꯀꯨꯝꯕ ꯏꯁꯇꯣꯔꯤꯒꯨꯝꯕ ꯃꯈꯣꯏꯅ ꯏꯟꯇꯔꯦꯁ ꯂꯩꯕ ꯂꯥꯏꯔꯤꯛꯀꯨꯝꯕꯁꯦ ꯄꯤꯔꯒ ꯄꯥꯍꯜꯂꯒ ꯁꯦ ꯃꯣꯕꯥꯏꯜꯁ ꯒꯦꯝꯁꯀꯨꯝꯕꯁꯦ ꯑꯁꯤꯒꯨꯝꯕꯁꯦ ꯀꯥꯎꯊꯣꯛꯍꯟꯕ ꯑꯗꯨꯒ ꯃꯣꯏ ꯂꯥꯏꯔꯤꯛ ꯄꯥꯕꯒꯤ ꯍꯦꯕꯤꯠꯁꯦ ꯗꯦꯕ꯭ꯂꯞ ꯑꯣꯏꯍꯟꯕ ꯁꯨꯝꯕ ꯑꯣꯏꯔꯒ ꯑꯩꯈꯣꯏꯅ ꯃꯣꯏꯉꯣꯟꯗ ꯂꯥꯏꯔꯤꯛ ꯄꯥꯅꯤꯡꯕꯒꯤ ꯋꯥꯈꯜꯁꯦ ꯑꯃꯨꯛ ꯅꯧꯅ ꯄꯨꯔꯛꯄ ꯌꯥꯅꯤ ꯍꯥꯏꯁꯦ ꯑꯩꯅ ꯈꯜꯂꯦ